ꯃꯅꯤꯄꯨꯔꯗ ꯂꯥꯛꯄꯁꯤꯡꯅ ꯌꯦꯡꯕ ꯌꯥꯕ ꯀꯣꯏꯕ ꯌꯥꯕ ꯃꯐꯝꯁꯤꯡ ꯍꯥꯏꯕ ꯇꯥꯔꯒꯗꯤ ꯑꯩꯈꯣꯏꯒꯤ ꯍꯤꯁꯇꯣꯔꯤꯀꯦꯜ ꯃꯣꯅꯨꯃꯦꯟꯁ ꯑꯣꯏꯕ ꯃꯐꯝꯁꯤꯡ ꯍꯥꯏꯕ ꯇꯥꯔꯒꯗꯤ ꯀꯪꯂꯥ ꯐꯣꯔꯠ ꯂꯣꯛꯇꯥꯛ ꯂꯦꯛ ꯈꯣꯡꯖꯣꯝ ꯋꯥꯔ ꯃꯦꯃꯣꯔꯤꯌꯦꯜ ꯍꯥꯏꯔꯤꯕ ꯑꯗꯒꯤ ꯑꯥꯏ ꯑꯦꯟ ꯑꯥꯏ ꯑꯦꯟ ꯑꯦ ꯍꯥꯏꯔꯤꯕ ꯃꯈꯜ ꯈꯔꯁꯤ ꯑꯩꯈꯣꯏꯒꯤ ꯃꯅꯤꯄꯨꯔꯗ ꯂꯩ ꯁꯤꯁꯤꯡꯁꯤ ꯆꯠꯄ ꯌꯦꯡꯕ ꯀꯣꯏꯕ ꯌꯥꯏ ꯑꯗꯣ ꯃꯐꯝ ꯑꯩꯈꯣꯏ ꯃꯅꯤꯄꯨꯔꯁꯤꯗ ꯍꯔꯥꯎ ꯀꯨꯝꯍꯩ ꯃꯈꯜꯁꯤꯡ ꯂꯩꯕꯁꯤꯡ ꯑꯗꯨꯅ ꯀꯔꯤ ꯀꯔꯤꯅꯣ ꯍꯥꯏꯕ ꯀꯥꯟꯗ ꯑꯩꯈꯣꯏꯒꯤ ꯌꯥꯎꯁꯪ ꯑꯗꯩ ꯆꯩꯔꯥꯎꯕ ꯑꯁꯤꯅꯆꯤꯡꯕꯅꯤ ꯑꯗꯣ ꯃꯔꯨꯑꯣꯏꯅ ꯌꯥꯎꯁꯪ ꯑꯩꯈꯣꯏꯒꯤ ꯍꯣꯂꯤ ꯑꯁꯦ ꯅꯨꯃꯤꯠ ꯃꯉꯥꯅꯤ ꯄꯥꯡꯊꯣꯛꯏ ꯑꯗꯨꯒ ꯆꯩꯔꯥꯎꯕꯅ ꯆꯩꯔꯥꯎꯕ ꯆꯤꯡ ꯀꯥꯕꯅ ꯑꯩꯈꯣꯏꯒꯤ ꯃꯣꯏꯒꯤ ꯂꯥꯏꯒꯤ ꯊꯧꯔꯝ ꯂꯩ ꯆꯩꯔꯥꯎꯕ ꯆꯤꯡ ꯀꯥꯕꯁꯤꯅ ꯑꯩꯈꯣꯏꯒꯤ ꯆꯤꯡ ꯃꯊꯛꯇ ꯆꯩꯔꯥꯎꯕ ꯆꯤꯡꯕ ꯍꯥꯏꯔꯤꯕ ꯆꯤꯡꯁꯤꯒꯤ ꯃꯊꯛꯇ ꯀꯥꯈꯠꯂꯒ ꯃꯊꯛꯇ ꯑꯩꯈꯣꯏꯒꯤ ꯂꯥꯏ ꯈꯨꯔꯨꯝꯕ ꯇꯧꯕ ꯑꯗꯨꯒ ꯑꯃꯨꯛ ꯃꯈꯣꯏꯁꯦ ꯃꯐꯝꯗꯨꯗꯒꯤ ꯑꯃꯨꯛꯀ ꯂꯥꯏ ꯈꯨꯔꯨꯝꯕ ꯂꯣꯏꯔꯒ ꯑꯃꯨꯛ ꯃꯌꯨꯝ ꯃꯌꯨꯝꯗ ꯑꯃꯨꯛ ꯍꯟꯅꯔꯛꯀꯗꯣꯏꯅꯤ ꯑꯗ ꯍꯣꯜ ꯋꯥꯟ ꯗꯦ ꯑꯗꯨꯃꯗꯤ ꯑꯩꯈꯣꯏꯒꯤ ꯆꯤꯡꯗꯅꯦ ꯂꯣꯏꯅ ꯂꯩꯗꯣꯔꯤꯁꯤ ꯁꯤ ꯅꯠꯇꯕ ꯑꯇꯩ ꯑꯇꯣꯞꯄ ꯏꯁꯇ꯭ꯔꯤꯠ ꯄꯥꯔꯐꯣꯃꯦꯟꯁꯇꯤ ꯃꯅꯤꯄꯨꯔꯗ ꯑꯩ ꯑꯃꯨꯛꯐꯥꯎ ꯎꯗ꯭ꯔꯤ ꯏꯁꯇ꯭ꯔꯤꯠ ꯄꯥꯔꯐꯣꯃꯦꯟꯁꯇꯤ ꯂꯩꯇꯦ ꯑꯗꯨꯒ ꯑꯩꯈꯣꯏꯒꯤ ꯑꯟꯗ꯭ꯔꯣ ꯚꯤꯂꯦꯖꯁꯤ ꯆꯐꯨ ꯁꯥꯕ ꯑꯇꯩ ꯄꯨꯈꯝ ꯏꯁꯤꯡ ꯄꯨꯟ ꯁꯅꯥꯕꯨꯟ ꯁꯥꯕ ꯃꯐꯝꯅꯤ ꯍꯥꯏꯅꯗꯤ ꯇꯥꯏ ꯑꯗꯨꯒ ꯑꯗꯨꯛ ꯌꯥꯝꯅ ꯀꯨꯞꯄ ꯃꯐꯝꯗꯨꯗꯤ ꯑꯩ ꯈꯪꯗ꯭ꯔꯤ ꯊꯦꯡꯅꯗ꯭ꯔꯤ ꯃꯐꯝ ꯃꯐꯝ ꯑꯟꯗ꯭ꯔꯣꯒꯤꯗꯤ